ꯑꯩꯈꯣꯏ ꯏꯟꯗꯤꯌꯥꯟꯒꯤ ꯏꯗꯨꯀꯦꯁꯟ ꯁꯤꯁꯇꯦꯝꯗ ꯌꯦꯡꯕꯗ ꯑꯩꯈꯣꯏꯒꯤ ꯏꯟꯗꯤꯌꯥꯗ ꯂꯩꯔꯤꯕ ꯃꯤꯑꯣꯏ ꯀꯥꯡꯂꯨꯞ ꯀꯌꯥꯁꯤꯡ ꯑꯁꯦ ꯃꯍꯩ ꯃꯁꯤꯡ ꯇꯝꯅꯕ ꯍꯣꯠꯅꯕꯗ ꯅꯨꯄꯥꯒ ꯅꯨꯄꯤꯒ ꯌꯦꯡꯅꯕ ꯃꯇꯝꯗ ꯅꯨꯄꯤꯗꯅ ꯃꯃꯥ ꯃꯄꯥꯁꯤꯡꯅ ꯑꯟꯏꯗꯨꯀꯦꯠ ꯑꯣꯏꯕ ꯃꯔꯝꯅ ꯏꯟꯗꯤꯌꯥꯒꯤ ꯒꯕꯔꯃꯦꯟꯁꯤꯡꯅ ꯏꯗꯨꯀꯦꯁꯟꯒꯤꯗꯃꯛꯇ ꯏꯁꯀꯤꯝ ꯃꯌꯥꯝ ꯑꯃ ꯄꯥꯏꯈꯠꯂꯕ ꯇꯥꯔꯕꯁꯨ ꯃꯄꯥ ꯃꯃꯥꯁꯤꯡ ꯑꯟꯏꯗꯨꯀꯦꯠ ꯑꯣꯏꯕ ꯃꯔꯝꯅ ꯅꯨꯄꯤꯁꯤꯡ ꯑꯁꯦ ꯃꯍꯩ ꯃꯁꯤꯡ ꯇꯝꯕꯗ ꯃꯄꯨꯡ ꯐꯥꯅ ꯇꯝꯍꯟꯕ ꯉꯝꯗꯦ ꯑꯃꯗꯤ ꯃꯈꯣꯏꯒꯤ ꯄꯦꯔꯦꯟꯁꯁꯤꯡꯅ ꯃꯈꯣꯏꯕꯨ ꯈꯔ ꯊꯨꯅ ꯃꯦꯔꯤꯖ ꯇꯧꯅꯕ ꯍꯥꯕꯗꯤ ꯑꯦꯡꯒꯦꯖ ꯇꯧꯔꯒ ꯂꯨꯍꯣꯡ ꯈꯣꯡꯗꯣꯡꯅꯕꯒꯤꯗꯃꯛꯇ ꯑꯁꯤꯒꯨꯝꯕꯒꯤ ꯆꯩꯊꯦꯡ ꯑꯋꯥꯕ ꯑꯁꯤ ꯅꯨꯄꯤꯁꯤꯡ ꯑꯁꯤꯗ ꯃꯆꯥꯁꯤꯡ ꯑꯁꯤꯗ ꯄꯤꯕꯤ ꯑꯃꯁꯨꯡ ꯃꯔꯝ ꯑꯁꯤꯅ ꯏꯗꯨꯀꯦꯇꯦꯠ ꯑꯣꯏꯕ ꯃꯤꯑꯣꯏꯕ ꯉꯥꯛꯇ ꯏꯟꯗꯤꯌꯥꯗ ꯂꯩꯕ ꯃꯔꯝꯅ ꯏꯟꯗꯤꯌꯥꯟ ꯏꯗꯨꯀꯦꯁꯟ ꯁꯤꯁꯇꯦꯝ ꯑꯁꯤꯗ ꯑꯗꯨꯛꯀꯤ ꯃꯇꯤꯛ ꯑꯩꯈꯣꯏꯒꯤ ꯃꯤꯑꯣꯏꯕꯁꯤꯡ ꯂꯩꯔꯤꯕ ꯌꯨꯠꯁ ꯃꯌꯥꯝꯁꯤꯡ ꯑꯁꯤꯗ ꯍꯦꯟꯅ ꯍꯦꯟꯅ ꯑꯟꯏꯗꯨꯀꯦꯇꯦꯠ ꯑꯣꯏꯕ ꯃꯤꯁꯤꯡ ꯍꯦꯟꯅ ꯍꯦꯟꯅ ꯌꯥꯝꯊꯣꯛꯍꯜꯂꯤ ꯑꯗꯨꯅ ꯃꯁꯤꯒꯨꯝꯕ ꯃꯌꯥꯝ ꯁꯤꯡꯅꯕ ꯃꯌꯥꯝꯁꯤꯡ ꯑꯁꯦ ꯃꯌꯥꯝꯁꯤꯡ ꯑꯁꯤꯅ ꯌꯨꯠꯁ ꯃꯌꯥꯝꯁꯤꯡ ꯑꯁꯤꯗ ꯊꯦꯡꯅꯔꯤꯕ ꯑꯟꯏꯗꯨꯀꯦꯇꯦꯠ ꯑꯣꯏꯕ ꯃꯁꯤꯡ ꯍꯦꯟꯒꯠꯂꯛꯂꯤꯕ ꯑꯃꯁꯨꯡ ꯃꯦꯔꯤꯖ ꯇꯧꯕꯒꯤ ꯑꯁꯤꯅ ꯃꯦꯟ ꯑꯣꯏꯅ ꯅꯨꯄꯤꯁꯤꯡꯗ ꯍꯦꯟꯅ ꯊꯣꯛꯍꯜꯂꯤ